ꯏꯁꯩ ꯈꯟꯕ ꯃꯇꯝꯁꯦ ꯑꯩꯍꯥꯛꯅ ꯀꯗꯥꯏꯗ ꯄꯥꯔꯐꯣꯝ ꯀꯗꯥꯏꯗ ꯏꯁꯩ ꯁꯛꯀꯦꯔꯥ ꯄ꯭ꯂꯦꯠꯐꯣꯝꯗꯣ ꯃꯤ ꯀꯔꯤꯒꯨꯝꯕ ꯑꯣꯗꯦꯟꯁꯇ ꯁꯛꯀꯦꯔꯥ ꯑꯁꯤꯒꯨꯝꯕ ꯌꯦꯡꯂꯒ ꯏꯁꯩꯗꯣ ꯈꯪꯕꯅꯦ ꯔꯦꯀꯣꯔꯠ ꯇꯧꯒꯦ ꯍꯥꯏꯔꯁꯨ ꯀꯔꯤꯒꯤ ꯃꯇꯧꯗ ꯇꯧꯒꯦꯔ ꯍꯧꯖꯤꯛ ꯀꯔꯤꯒꯤ ꯀꯨꯝꯃꯩ ꯂꯩꯕ꯭ꯔꯥ ꯑꯁꯤꯒꯨꯝꯕ ꯌꯦꯡꯂꯒ ꯑꯩꯍꯥꯛꯅ ꯏꯁꯩꯗꯣ ꯈꯪꯕꯤꯕꯅꯤ ꯑꯗꯨ ꯏꯁꯩꯁꯦ ꯑꯩꯍꯥꯛꯅ ꯄꯨꯡꯇꯧ ꯇꯧꯕꯁꯨ ꯐꯖꯗꯦ ꯑꯗꯨꯒꯤ ꯌꯥꯝ ꯈꯜꯂꯒ ꯑꯩꯒꯤ ꯆꯥꯟꯅꯕ ꯑꯩꯒꯤ ꯀꯔꯤ ꯍꯥꯏꯁꯤꯔ ꯑꯩꯅ ꯁꯛꯄ ꯐꯖꯒꯗꯕ ꯑꯁꯤꯒꯨꯝꯕ ꯑꯩꯅ ꯁꯛꯄ ꯅꯨꯡꯉꯥꯏꯕ ꯑꯁꯤꯒꯨꯝꯕ ꯌꯦꯡꯂꯒ ꯑꯗꯨꯝ ꯃꯇꯧꯗꯣ ꯌꯦꯡꯂꯒ ꯈꯟꯕꯅꯤ ꯅꯠꯇ꯭ꯔꯗꯤ ꯑꯩꯍꯥꯛꯅ ꯅꯍꯥꯔꯣꯜꯒꯤ ꯑꯗꯨꯝ ꯂꯩꯁꯥꯕꯤ ꯄꯥꯈꯪꯒꯤ ꯀꯨꯝꯃꯩꯗ ꯑꯩꯍꯥꯛꯅ ꯂꯥꯛꯂꯒ ꯏꯁꯣꯔꯒꯤ ꯏꯁꯩ ꯁꯛꯄ ꯑꯗꯨꯒꯨꯝꯕꯁꯦ ꯃꯣꯏꯅ ꯀꯌꯥ ꯄꯥꯝꯂꯔꯣꯏ ꯑꯃꯨꯛꯀ ꯑꯩꯍꯥꯛꯅ ꯆꯔꯁꯇ ꯂꯥꯛꯂꯒ ꯂꯩꯁꯥ ꯄꯥꯈꯪꯒꯤ ꯏꯁꯩ ꯁꯛꯂꯗꯤ ꯐꯖꯗꯦ ꯑꯗꯨꯒꯤ ꯑꯩꯍꯥꯛꯅ ꯀꯗꯥꯏꯗ ꯑꯩꯍꯥꯛ ꯁꯛꯀꯦꯔꯥ ꯀꯔꯤ ꯄ꯭ꯂꯦꯠꯐꯣꯝꯗ ꯂꯦꯞꯀꯦꯔꯥ ꯍꯥꯏꯕꯗ ꯑꯩꯍꯥꯛꯅ ꯐꯖꯅ ꯈꯜꯂꯒ ꯏꯁꯩꯗꯣ ꯑꯁꯤꯒꯤ ꯃꯇꯧꯗ ꯏꯁꯩꯒꯤ ꯋꯥꯍꯩ ꯋꯥꯇꯥꯏꯗꯣ ꯑꯩꯍꯥꯛꯅ ꯐꯖꯅ ꯈꯜꯂꯒ ꯑꯁꯤ ꯁꯛꯄ ꯌꯥꯏ ꯑꯁꯤꯗꯤ ꯃꯤꯅ ꯇꯥꯅꯤꯡꯒꯅꯤ ꯃꯁꯤ ꯅꯍꯥꯔꯣꯜꯒꯤ ꯒꯦꯗꯔꯤꯡꯅꯤ ꯅꯍꯥꯔꯣꯜꯒꯤ ꯀꯨꯝꯃꯩꯅꯤ ꯑꯁꯤꯒꯨꯝꯕ ꯁꯛꯄ ꯌꯥꯏ ꯑꯍꯟꯒꯤ ꯒꯦꯠ ꯀꯨꯝꯃꯩꯅꯤ ꯑꯁꯤꯒꯨꯝꯕ ꯁꯛꯄ ꯌꯥꯏ ꯅꯠꯇ꯭ꯔꯒ ꯍꯧꯖꯤꯛꯇꯤ ꯊꯥꯏꯅꯒꯤ ꯀꯜꯆꯔꯦꯜꯒꯤ ꯀꯨꯝꯃꯩ ꯑꯁꯤꯅꯤ ꯊꯥꯏꯅꯒꯤ ꯊꯥꯏꯅ ꯑꯩꯈꯣꯏꯒꯤ ꯑꯍꯜꯁꯤꯡꯅ ꯁꯛꯄꯗꯨꯅ ꯁꯛꯄꯅ ꯃꯤꯅ ꯄꯥꯝꯒꯅꯤ ꯍꯥꯏꯕ ꯌꯦꯡꯂꯒ ꯑꯗꯨꯝ ꯁꯛꯄ ꯌꯥꯏ ꯑꯗꯨꯝ ꯈꯟꯕꯤꯕꯅꯦ ꯑꯩꯗꯤ